ꯑꯩꯅ ꯈ꯭ꯋꯥꯏꯗꯒꯤ ꯄꯥꯝꯕ ꯆꯤꯟꯖꯥꯛ ꯍꯥꯏꯔꯒꯅ ꯑꯩꯈꯣꯏꯒꯤ ꯕꯤꯔꯌꯥꯅꯤ ꯂꯥꯡ ꯐ꯭ꯔꯥꯏꯠ ꯔꯥꯏꯁ ꯂꯥꯡ ꯕꯤꯔꯌꯥꯅꯤꯁꯦ ꯌꯥꯝꯅ ꯄꯥꯝꯖꯕꯅꯤ ꯑꯩꯕꯨ ꯑꯗꯨꯕꯨ ꯑꯩꯅ ꯆꯥꯕ ꯄꯥꯝꯃꯤꯁꯤꯅ ꯑꯩꯈꯣꯏꯒꯤ ꯄꯤꯀꯤꯅꯤꯛ ꯆꯠꯂꯒ ꯏꯃꯥꯟꯅꯕꯁꯤꯡꯒ ꯆꯤꯡꯒꯨꯝꯕꯗ ꯆꯠꯂꯒ ꯀꯣꯏꯕ ꯑꯣꯏꯅ ꯆꯠꯄꯗ ꯆꯥꯕꯁꯦ ꯌꯥꯝꯅ ꯄꯥꯝꯖꯩ ꯃꯃꯥꯡꯗ ꯆꯠꯂꯨꯕꯗꯨ ꯆꯥꯔꯨꯕꯗ ꯑꯩꯈꯣꯏ ꯌꯥꯝꯅꯁꯨ ꯍꯥꯎꯏ ꯏꯃꯥꯟꯅꯕ ꯑꯩꯈꯣꯏ ꯑꯅꯤ ꯑꯍꯨꯝ ꯄꯨꯜꯂꯒ ꯆꯥꯔꯨꯕꯗꯣ ꯑꯗꯨ ꯍꯟꯗꯛ ꯃꯣꯔꯦꯒꯤ ꯏꯔꯥꯡꯁꯤꯅ ꯊꯣꯛꯑꯒꯗꯤ ꯑꯩꯈꯣꯏꯁꯨ ꯆꯠꯄꯗꯨ ꯐꯪꯗꯔꯦ ꯏꯔꯥꯡꯁꯦ ꯈꯔ ꯅꯦꯝꯃꯛꯄ ꯇꯥꯔꯒꯗꯤ ꯑꯩꯈꯣꯏꯁꯨ ꯏꯃꯥꯟꯅꯕ ꯑꯅꯤ ꯑꯍꯨꯝ ꯄꯨꯜꯂꯒ ꯆꯠꯂꯒ ꯆꯥꯔꯨꯒꯦꯅꯁꯨ ꯈꯜꯂꯤ ꯃꯃꯥꯡꯗ ꯆꯥꯔꯨꯕꯗꯨ ꯌꯥꯝꯅꯁꯨ ꯍꯥꯎꯏ ꯌꯥꯝꯅꯁꯨ ꯅꯨꯡꯉꯥꯏ